ꯍꯂꯣ ꯑꯧ ꯃꯥꯅꯦ ꯑꯣ ꯅꯪꯅ ꯑꯄꯥꯝꯕ ꯂꯣꯏ ꯂꯩ

ꯑꯧ ꯂꯩꯌꯦ ꯌꯥꯎꯋꯦ ꯀꯦ ꯖꯤ ꯃꯉꯥꯃꯨꯛ ꯆꯥꯡꯗꯗꯤ ꯂꯨꯄꯥ ꯂꯤꯁꯤꯡ ꯑꯃꯃꯨꯛ ꯂꯥꯛꯑꯅꯤ ꯑ ꯍꯨꯝ ꯀꯩ ꯂꯧꯒꯦ ꯍꯥꯏꯕ ꯑꯧ ꯑꯣ ꯋꯥꯍꯦꯡ ꯂꯩꯀꯥꯏ ꯈꯪꯕ꯭ꯔꯥ ꯑꯣ ꯑꯗꯨꯒꯤꯗꯨꯗ ꯌꯥꯎꯋꯦ

ꯑ ꯑꯣ ꯁꯤꯗꯤ ꯍꯣꯜꯁꯦꯜ ꯔꯦꯠꯅꯤꯅꯅꯦ ꯁꯤꯗꯤ ꯑꯗꯨꯝ ꯃꯌꯥꯝꯒꯗꯤ ꯃꯥꯟꯅꯔꯣꯏꯌꯦ ꯁꯤꯅ ꯈꯔꯗꯤ ꯑꯗꯨꯝ ꯇꯥꯒꯅꯤꯕ

ꯖꯝꯕꯣꯗꯗꯤ ꯀꯣꯟ ꯎꯞꯄꯣꯏꯌꯦ ꯐꯤꯔꯣꯟ ꯑꯗꯨꯒ ꯂꯨꯍꯣꯡꯕꯁꯦ ꯇꯥꯡ ꯀꯌꯥꯗꯅꯣ ꯎꯝ ꯎꯝ ꯑꯣ ꯑꯗꯨꯗꯤ ꯀꯨꯏꯗꯔꯦꯅꯦ ꯑꯣ ꯑꯩꯈꯣꯏꯁꯦ ꯆꯤꯡꯐꯨꯁꯨ ꯌꯥꯎꯋꯤ ꯊꯨꯃꯣꯛ ꯌꯥꯎꯋꯤ ꯂꯣꯏꯃꯛ ꯐꯪꯉꯅꯤ ꯑꯗꯨꯗꯤ ꯁꯤꯗ ꯑꯩꯈꯣꯏ ꯁꯤꯗꯤ ꯀꯣꯜꯂꯤꯛꯁꯦ ꯂꯣꯏꯅꯃꯛ ꯌꯥꯎꯔꯦ ꯑꯗꯒꯤ ꯀꯩꯅꯣꯁꯨ ꯌꯥꯎꯋꯦꯕ ꯑꯩꯈꯣꯏꯒꯤ ꯀꯥꯡꯒꯟ ꯑꯗꯒꯤ ꯃꯣꯟꯗꯨꯝ ꯃꯣꯟꯇꯦꯛꯀꯗꯣ ꯑꯗꯩ ꯃꯣꯝꯄꯥꯛ ꯐꯤꯗꯛꯒꯁꯨ ꯂꯣꯏꯃꯛ ꯁꯨꯠ ꯌꯥꯎꯋꯦꯕ ꯁꯣꯝꯅ ꯂꯩ ꯂꯥꯛꯄ ꯀꯥꯟꯗꯅꯦ ꯒꯣꯔꯣ ꯒꯣꯔꯣ ꯗꯨꯀꯥꯟ ꯍꯥꯏꯔꯒ ꯑꯗꯨꯝ ꯍꯪꯕꯗꯅꯦ ꯑꯗꯨꯝ ꯈꯪꯒꯅꯤꯕ ꯑꯧ ꯃꯥꯏꯗꯤ ꯂꯨꯍꯣꯡꯕꯒꯤ ꯀꯔꯤ ꯀꯔꯥꯁꯨ ꯂꯣꯏ ꯌꯥꯎꯋꯦꯕꯀꯣ ꯑꯩꯈꯣꯏ ꯁꯤꯗ ꯑꯗꯨꯅ ꯁꯣꯝꯅ ꯂꯥꯛꯄ ꯃꯇꯝꯗ ꯂꯥꯛꯃꯤꯟꯅꯩꯕ ꯃꯤꯗꯣ ꯃꯥꯒꯤꯁꯨ ꯑꯈꯣꯏꯅ ꯌꯁꯝ ꯆꯥꯎꯕ ꯆꯥꯎꯗꯕ ꯒꯤꯞ ꯑꯃꯃꯝꯗꯤ ꯑꯗꯨꯝ ꯄꯤ ꯀꯣꯟꯃꯛꯇ ꯑꯣꯏꯔꯣ ꯀꯣꯝꯄꯥꯛ ꯃꯆꯥꯕꯨ ꯑꯣꯏꯔꯣ ꯒꯤꯂꯥꯁꯄꯨ ꯑꯣꯏꯔꯣ ꯄ꯭ꯂꯦꯠꯄꯨ ꯑꯣꯏꯔꯣ ꯑꯗꯨꯝ ꯑꯧ ꯎꯝ ꯃꯤ ꯑꯍꯨꯝ ꯂꯥꯛꯑꯁꯨ ꯃꯔꯤ ꯂꯥꯛꯑꯁꯨꯅꯦ ꯑꯩꯈꯣꯏ ꯑꯗꯨꯝ ꯄꯤꯔꯤꯅꯤ ꯎꯝ ꯎꯝ ꯑꯩꯁꯦ ꯇꯣꯞ ꯃꯌꯥꯏ ꯂꯩꯀꯥꯏꯗꯒꯤ ꯁꯣꯝꯒꯤꯗꯤ ꯁꯣꯝꯅ ꯀꯥꯏꯗꯩꯅꯣ ꯀꯣꯡꯄꯥꯜ ꯀꯥꯏꯋꯥꯏꯗꯩ ꯑꯣꯏꯕꯤꯔꯝꯅꯣ ꯀꯣꯡꯄꯥꯟ ꯀꯥꯏꯗꯩꯅꯣ ꯁꯣꯝꯅ ꯑꯣ ꯁꯣꯝꯒꯤ ꯀꯅꯥꯅꯦꯕ ꯍꯣꯡꯗꯣꯏꯁꯦ ꯑꯣ ꯏꯆꯥꯅꯨꯄꯤ ꯀꯌꯥ ꯁꯨꯒꯦ ꯑꯣ ꯀꯩ ꯂꯝꯗ ꯍꯣꯡꯗꯣꯏꯅꯣ ꯑꯣ ꯏꯆꯥꯅꯨꯄꯤꯁꯦ ꯊꯕꯛ ꯇꯧꯕꯔꯣ ꯀꯃꯥꯏ ꯇꯧꯒꯦ ꯏꯆꯥꯅꯨꯄꯤꯁꯦ ꯊꯕꯛ ꯇꯧꯕꯔꯣ ꯑꯧ ꯑꯣ ꯅꯨꯄꯥꯗꯨꯅ ꯀꯩ ꯇꯧꯕ

ꯑꯣ ꯀꯩ ꯕꯦꯡꯒꯤ ꯑꯣꯏꯕꯤꯔꯕꯅꯣ ꯑꯣ ꯑꯩꯁ ꯗꯤ ꯑꯦꯐ ꯁꯤ ꯕꯦꯡꯀꯤꯗꯅꯦꯕ ꯑꯗꯨ ꯌꯥꯝ ꯐꯕ ꯕꯦꯡꯅꯤꯅꯦ ꯑꯩꯁꯨ ꯑꯗꯨꯗꯩ ꯂꯣꯟ ꯂꯧꯋꯦ ꯌꯥꯝꯅ ꯑꯧ

ꯇꯥꯏꯌꯦ ꯅꯣꯏ ꯅꯆꯥꯅꯨꯄꯤ ꯅꯨꯄꯥꯗꯨꯅ ꯃꯃꯤꯡ ꯀꯩ ꯀꯧꯒꯦ ꯍꯥꯏꯕ ꯑꯣ ꯎꯔꯗꯤ ꯈꯪꯕꯁꯨ ꯌꯥꯏ ꯑ ꯁꯣꯝ ꯍꯨꯖꯤꯛ ꯀꯩꯗꯧꯕꯤꯔꯤꯒꯦ ꯁꯣꯝ ꯍꯧꯖꯤꯛ ꯀꯩꯗꯧꯕꯤꯔꯤꯒꯦ ꯍꯥꯏꯕ ꯑꯣ ꯑꯣ ꯁꯣꯝꯒꯤ ꯅꯨꯄꯥꯗꯤ ꯀꯩ ꯇꯧꯕ ꯁꯣꯝꯒꯤ ꯅꯨꯄꯥꯅ ꯀꯩ ꯇꯧꯒꯦꯕ ꯎꯝ ꯑꯣ ꯅꯪ ꯇꯤꯂꯤꯀꯣꯝ ꯏꯟꯖꯤꯅꯤꯌꯔ ꯑꯣꯏꯔꯒ ꯅꯪꯅ ꯐꯥꯁ ꯐꯨꯠ ꯐꯝꯕ ꯑꯣ ꯑꯣ ꯑꯣ ꯑꯉꯥꯡ ꯀꯌꯥ ꯁꯨꯒꯦ ꯑꯣ ꯅꯨꯄꯥꯗꯨꯅ ꯀ꯭ꯂꯥꯁ ꯀꯌꯥ ꯀꯥꯔꯤꯕ ꯑꯣ ꯑꯣ ꯑꯗꯨꯗꯤ ꯁꯣꯝꯅ ꯀꯣꯜ ꯂꯤꯛ ꯂꯧꯕ ꯂꯥꯛꯄꯁꯦ ꯀꯩ ꯅꯨꯃꯤꯠꯇ ꯂꯥꯛꯇꯣꯏꯅꯣ ꯁꯨꯇꯤ ꯊꯥꯗꯦ ꯑꯩꯈꯣꯏꯒꯤꯗꯤ ꯌꯨꯝꯗ ꯆꯥꯎꯅ ꯍꯥꯡꯕꯅꯤꯅꯅꯦ ꯁꯨꯇꯤ ꯂꯩꯇꯦ ꯑꯩꯈꯣꯏꯒꯤꯗꯤ ꯍꯣꯏ ꯑꯗꯨꯒ ꯌꯨꯝꯒꯤ ꯊꯧꯗꯣꯛꯀꯨꯝꯕ ꯊꯣꯛꯑꯒꯕꯨꯗꯤ ꯂꯣꯜꯂꯦꯀꯣ ꯑꯗꯨ ꯅꯠꯇꯕ ꯑꯗꯩ ꯃꯇꯝꯗꯗꯤ ꯑꯩꯈꯣꯏ ꯁꯨꯇꯤ ꯂꯩꯇꯦ ꯌꯥꯅꯤ ꯁꯣꯝꯒꯤ ꯐꯣꯟ ꯅꯝꯕꯔꯗꯣ ꯑꯩꯉꯣꯟꯗ ꯊꯥꯕꯤꯔꯛꯑꯣ ꯑꯗꯨꯒ ꯑꯩꯅ ꯑꯃꯨꯛ ꯁꯣꯝꯗ ꯑꯦꯗ꯭ꯔꯦꯁꯇꯣ ꯋꯥꯆꯞꯇ ꯑꯃꯨꯛ ꯊꯥꯖꯔꯛꯅꯕ ꯑꯣ ꯌꯥꯏ ꯑꯗꯨꯁꯨ ꯑ ꯑ ꯑꯗꯨꯒ ꯍꯥꯏꯕꯤꯔꯛꯑꯣ ꯎꯝ ꯎꯝ ꯎꯝ ꯑꯃꯨꯛꯀ ꯍꯥꯏꯕꯤꯔꯛꯎꯅꯦ ꯎꯝ ꯎꯝ ꯎꯝ ꯎꯝ ꯁꯤ ꯁꯤꯁꯦ ꯀꯩꯅꯣ ꯍꯥꯡꯕ ꯅꯠꯇ꯭ꯔꯣ ꯁꯤꯁꯦ ꯋꯥꯆꯦꯞ ꯍꯥꯡꯕ ꯅꯠꯇ꯭ꯔꯣ ꯑꯣ ꯑꯗꯨꯗꯤ ꯑꯣ ꯑꯗꯨꯗꯤ ꯑꯩ ꯁꯤꯒꯤꯗ ꯋꯥꯆꯞꯇ ꯑꯩꯒꯤ ꯂꯩꯕꯝ ꯑꯦꯗ꯭ꯔꯦꯁꯁꯦ ꯑ ꯑꯗꯨ ꯑꯩ ꯊꯥꯔꯛꯑꯒꯦꯀꯣ ꯑ ꯑ ꯑ ꯑ ꯑ ꯍꯣꯏ ꯍꯣꯏ ꯍꯣꯏ